ꯑꯩꯈꯣꯏꯅ ꯐꯣꯇꯣꯒ꯭ꯔꯥꯐꯤꯕꯨ ꯑꯩꯈꯣꯏꯒꯤ ꯀꯦꯔꯤꯌꯔ ꯑꯣꯏꯅ ꯑꯣꯀꯨꯄꯦꯁꯟ ꯑꯃ ꯑꯣꯏꯅ ꯇꯧꯕ ꯌꯥꯏ ꯑꯩꯈꯣꯏꯅ ꯐꯣꯇꯣꯒ꯭ꯔꯥꯐꯤꯒꯤ ꯏꯁꯇ꯭ꯔꯤꯝ ꯃꯥꯒꯤ ꯄ꯭ꯂꯦꯠꯐꯣꯝꯗ ꯆꯠꯀꯦ ꯍꯥꯏꯔꯕꯗꯤ ꯑꯩꯈꯣꯏꯅ ꯀꯣꯔꯁ ꯑꯃ ꯐꯖꯅ ꯇꯝꯕ ꯃꯊꯧ ꯇꯥꯏ ꯐꯣꯇꯣꯒ꯭ꯔꯥꯐꯤꯒꯤ ꯗꯤꯒ꯭ꯔꯤ ꯐꯖꯅ ꯂꯣꯏꯁꯤꯜꯂꯕ ꯃꯇꯨꯡ ꯀꯦꯔꯤꯌꯔ ꯑꯁꯤꯗ ꯆꯠꯀꯗꯅꯤ ꯑꯩꯈꯣꯏꯅ ꯗꯤꯒ꯭ꯔꯤ ꯂꯧꯒꯦ ꯍꯥꯏꯕ ꯍꯥꯏꯕ ꯇꯥꯔꯒꯗꯤ ꯃꯅꯨꯡ ꯂꯩꯔꯕ ꯃꯃꯤꯡ ꯂꯩꯔꯕ ꯏꯟꯁꯇꯤꯇ꯭ꯌꯨꯠ ꯀꯌꯥ ꯃꯔꯝ ꯀꯌꯥꯃꯔꯣꯝ ꯑꯃ ꯂꯩ ꯍꯥꯏ ꯇꯥꯔꯦ ꯏꯟꯁꯇꯤꯇ꯭ꯌꯨꯠꯁꯤꯡ ꯑꯗꯨꯒꯤ ꯃꯃꯤꯡꯗꯤ ꯑꯩꯈꯣꯏꯅ ꯂꯐꯂꯤ ꯄ꯭ꯔꯣꯐꯦꯁꯅꯦꯜ ꯌꯨꯅꯤꯚꯔꯁꯤꯇꯤ ꯀ꯭ꯔꯤꯌꯦꯇꯤꯐ ꯍꯠ ꯏꯟꯁꯇꯤꯇ꯭ꯌꯨꯠ ꯑꯣꯐ ꯐꯣꯇꯣꯒ꯭ꯔꯥꯐꯤ ꯂꯥꯏꯠ ꯑꯦꯟ ꯂꯥꯏꯐ ꯑꯦꯀꯥꯗꯃꯤ ꯖꯋꯥꯍꯔꯂꯥꯜ ꯅꯦꯍꯦꯔꯨ ꯑꯥꯔꯀꯤꯇꯦꯛꯆꯔ ꯑꯦꯟ ꯐꯥꯏꯟ ꯑꯥꯔꯠ ꯌꯨꯅꯤꯚꯔꯁꯤꯇꯤ ꯑꯦꯁꯤꯌꯥꯟ ꯑꯦꯀꯥꯗꯃꯤ ꯑꯣꯐ ꯐꯤꯂꯝ ꯑꯦꯟ ꯇꯦꯂꯤꯚꯤꯖꯟ ꯁꯥꯔ ꯖꯦ ꯖꯦ ꯏꯟꯁꯇꯤꯇ꯭꯭ꯌꯨꯠ ꯑꯣꯐ ꯑꯦꯄ꯭ꯂꯥꯏꯠ ꯑꯥꯔꯠ ꯅꯦꯁꯅꯦꯜ ꯏꯟꯁꯇꯤꯇ꯭ꯌꯨꯠ ꯑꯣꯐ ꯐꯣꯇꯣꯒ꯭ꯔꯥꯐꯤ ꯑꯣꯁꯃꯥꯅꯤꯌꯥ ꯌꯨꯅꯤꯚꯔꯁꯤꯇꯤ ꯑꯗꯨꯒ ꯗ ꯏꯟꯗꯤꯌꯥꯟ ꯏꯟꯁꯇꯤꯇ꯭꯭ꯌꯨꯠ ꯑꯣꯐ ꯗꯤꯖꯤꯇꯦꯜ ꯑꯥꯔꯠ ꯑꯦꯟ ꯑꯦꯅꯤꯃꯦꯁꯟ ꯍꯥꯏꯔꯤꯕ ꯏꯟꯁꯇꯤꯇ꯭ꯌꯨꯠꯁꯤꯡ ꯑꯁꯤ ꯃꯃꯤꯡ ꯄꯟꯕ ꯌꯥꯏ ꯑꯗꯨꯒ ꯑꯩꯈꯣꯏꯅ ꯗꯤꯒ꯭ꯔꯤ ꯑꯃ ꯂꯧꯒꯦ ꯍꯥꯏꯕ ꯃꯇꯝꯗ ꯃꯇꯤꯛ ꯆꯥꯕ ꯏꯟꯁꯇꯤꯇ꯭ꯌꯨꯠ ꯑꯃꯗ ꯇꯝꯕ ꯃꯊꯧ ꯇꯥꯏ ꯑꯗꯨꯒ ꯑꯩꯈꯣꯏꯅ ꯃꯇꯤꯛ ꯆꯥꯕ ꯑꯩꯈꯣꯏꯒꯤ ꯏꯟꯇꯔꯅꯦꯁꯅꯦꯜ ꯑꯣꯏꯅ ꯃꯁꯛ ꯈꯪꯅꯔꯕ ꯑꯗꯨꯝꯕ ꯌꯨꯅꯤꯚꯔꯁꯤꯇꯤꯗ ꯇꯝꯃꯒ ꯀꯣꯔꯁ ꯑꯗꯨ ꯃꯄꯨꯡ ꯐꯥꯅ ꯂꯣꯏꯁꯤꯜꯂꯕ ꯃꯇꯨꯡꯗ ꯑꯩꯈꯣꯏꯅ ꯄ꯭ꯔꯣꯐꯦꯁꯅꯦꯜ ꯑꯣꯏꯅ ꯐꯣꯇꯣꯒ꯭ꯔꯥꯐꯤ ꯑꯣꯏꯕ ꯌꯥꯏ ꯑꯗꯨ ꯅꯠꯇꯕꯤꯗ ꯑꯩꯈꯣꯏꯅ ꯃꯃꯤꯡ ꯂꯩꯇꯕ ꯌꯨꯅꯤꯚꯔꯁꯤꯇꯤ ꯍꯥꯏꯕꯗꯤ ꯑꯩꯈꯣꯏꯅ ꯂꯣꯀꯦꯜ ꯌꯨꯅꯤꯚꯔꯁꯤꯇꯤ ꯍꯥꯏ ꯇꯥꯔꯦꯅꯦ ꯏꯟꯇꯔꯅꯦꯁꯅꯦꯜ ꯊꯥꯛꯇ ꯂꯩꯇꯕ ꯑꯗꯨꯒꯨꯝꯕ ꯌꯨꯅꯤꯚꯔꯁꯤꯇꯤꯗꯨꯗ ꯇꯝꯃꯒ ꯑꯩꯈꯣꯏꯅ ꯗꯤꯒ꯭ꯔꯤ ꯂꯣꯏꯁꯤꯟꯕ ꯇꯥꯔꯒꯗꯤ ꯃꯗꯨꯅ ꯏꯟꯇꯔꯅꯦꯁꯅꯦꯜꯒꯤ ꯑꯣꯏꯅ ꯄ꯭ꯔꯣꯐꯦꯁꯅꯦꯜ ꯐꯣꯇꯣꯒ꯭ꯔꯥꯐꯤ ꯑꯣꯏꯕ ꯌꯥꯔꯣꯏ ꯃꯔꯝꯗꯤ ꯑꯣꯜ ꯋꯥꯔꯜꯒꯤ ꯑꯣꯏꯅ ꯌꯨꯅꯤꯚꯔꯁꯤꯇꯤ ꯕꯨ ꯌꯨꯅꯤꯚꯔꯁꯤꯇꯤ ꯑꯗꯨꯕꯨ ꯃꯁꯛ ꯈꯪꯕ ꯑꯗꯨꯕꯨ ꯂꯤꯒꯦꯜ ꯑꯣꯏꯅ ꯆꯠꯅꯕ ꯌꯥꯕ ꯁꯥꯔꯇꯤꯐꯤꯀꯦꯠ ꯄꯥꯏꯕ ꯃꯊꯧ ꯇꯥꯏ ꯍꯥꯏ ꯇꯥꯔꯦ ꯑꯗꯨꯅ ꯍꯥꯏꯔꯤꯕ ꯄ꯭ꯂꯦꯠꯐꯣꯝ ꯍꯥꯏꯔꯤꯕ ꯌꯨꯅꯤꯚꯔꯁꯤꯇꯤ ꯄꯟꯈ꯭ꯔꯤꯕ ꯌꯨꯅꯤꯚꯔꯁꯤꯇꯤꯁꯤꯡ ꯑꯁꯤꯗ ꯑꯩꯈꯣꯏꯅ ꯀꯣꯔꯁ ꯑꯁꯦ ꯅꯤꯡꯊꯤꯖꯅ ꯐꯖꯅ ꯂꯣꯏꯁꯤꯜꯂꯕ ꯃꯇꯨꯡꯗ ꯑꯩꯈꯣꯏꯅ ꯀꯦꯔꯤꯌꯥꯔ ꯑꯃ ꯁꯦꯝꯅꯕꯒꯤꯗꯃꯛꯇ ꯐꯣꯇꯣꯒ꯭ꯔꯥꯐꯤ ꯑꯃ ꯑꯣꯏꯕꯒꯤꯗꯃꯛꯇ ꯗꯤꯒ꯭ꯔꯤ ꯄꯥꯏꯕ ꯍꯥꯏꯕꯁꯦ ꯃꯊꯧ ꯌꯥꯝꯅ ꯇꯥꯏ ꯍꯥꯏꯅ ꯈꯟꯖꯩ